ꯍꯧꯖꯤꯛ ꯍꯧꯖꯤꯛꯀꯤ ꯑꯣꯏꯅꯗꯤ ꯑꯩꯁꯦ ꯀꯔꯤꯒꯨꯝꯕ ꯇ꯭ꯔꯦꯛꯀꯤꯡ ꯒ꯭ꯔꯨꯞ ꯇ꯭ꯔꯦꯛꯀꯤꯡ ꯀꯥꯡꯂꯨꯞ ꯑꯃꯠꯇꯗ ꯌꯥꯎꯕ ꯂꯩꯖꯗꯦ ꯏꯁꯥꯅ ꯑꯗꯨꯝ ꯁꯤꯟꯖꯔꯒ ꯆꯠꯆꯕꯅꯦ ꯑꯗꯨꯝ ꯍꯥꯏꯗꯤ ꯑꯩꯅ ꯆꯠꯀꯗꯕ ꯃꯇꯝꯗꯨꯗ ꯑꯗꯨꯝ ꯑꯁꯪꯕ ꯃꯤ ꯑꯩꯈꯣꯏ ꯌꯥꯕ ꯇꯟꯖꯥ ꯆꯥꯕ ꯃꯤꯗꯨ ꯌꯦꯡꯉꯒ ꯑꯗꯨꯃꯥꯏ ꯇꯧꯔꯒ ꯆꯠꯂꯦ ꯑꯗꯨꯒ ꯇ꯭ꯔꯦꯛꯀꯤꯡ ꯆꯠꯄꯒꯤꯗꯤ ꯍꯧꯖꯤꯛ ꯍꯧꯖꯤꯛꯀꯤ ꯑꯣꯏꯅ ꯁꯤꯒꯤ ꯃꯐꯝ ꯖꯒꯥꯁꯤꯃ ꯆꯠꯅꯤꯡꯉꯦ ꯍꯥꯏꯕꯗꯤ ꯂꯩꯇꯦ ꯑꯗꯨꯕꯨ ꯇ꯭ꯔꯦꯛꯀꯤꯡ ꯆꯠꯄ ꯄꯥꯝꯕ ꯃꯤꯑꯣꯏ ꯑꯃ ꯑꯣꯏꯅ ꯑꯗꯨꯝ ꯍꯥꯏꯕꯗꯤ ꯑꯩꯈꯣꯏꯅ ꯇ꯭ꯔꯦꯛꯀꯤꯡ ꯆꯠꯇ ꯌꯥꯗꯦ ꯍꯥꯏꯕ ꯑꯩꯈꯣꯏꯒꯤ ꯃꯐꯝ ꯂꯩꯕꯁꯤꯡ ꯃꯐꯝ ꯂꯩꯖꯔꯤꯕꯁꯤꯡꯗꯣ ꯑꯗꯨꯁꯤꯡꯗꯨꯗꯤ ꯂꯣꯏꯃꯛ ꯆꯠꯆꯅꯤꯡꯉꯦ ꯑꯗꯨꯒ ꯍꯧꯖꯤꯛꯀꯤ ꯑꯣꯏꯅꯗꯤ ꯑꯩ ꯁꯤꯁꯤꯃ ꯁꯤꯒꯤ ꯁꯤꯒꯤ ꯇ꯭ꯔꯦꯛꯀꯤꯡꯒꯤ ꯖꯒꯥꯁꯤꯃ ꯆꯠꯅꯤꯡꯉꯦ ꯍꯥꯏꯕꯗꯤ ꯂꯩꯖꯗꯦ ꯑꯗꯣ ꯑꯩꯒꯤ ꯍꯥꯏꯕꯕꯨ ꯈꯣꯡꯕꯨ ꯅꯨꯡꯉꯥꯏꯕ ꯃꯤꯒ ꯆꯠꯆꯅꯤꯡꯉꯦ ꯇ꯭ꯔꯦꯛꯀꯤꯡꯁꯦ ꯃꯐꯝ ꯖꯒꯥꯒꯤ ꯑꯣꯏꯅꯗꯤ ꯑꯗꯨꯝ ꯂꯣꯏꯅꯃꯛ ꯐꯖꯩ ꯂꯣꯏꯅꯃꯛ ꯍꯥꯏꯗꯤ ꯃꯥ ꯃꯥꯒꯤ ꯍꯥꯏꯗꯤ ꯇꯣꯉꯥꯟꯕ ꯑꯃꯃꯝ ꯂꯣꯏꯅꯃꯛ ꯂꯩꯖꯩ ꯑꯗꯩ ꯆꯠꯄ ꯀꯥꯟꯗꯁꯨ ꯍꯥꯏꯗꯤ ꯂꯝꯕꯤꯗ ꯊꯦꯡꯅꯕ ꯃꯥꯒꯤ ꯍꯔꯗꯜꯁ ꯍꯥꯏꯒꯗ꯭ꯔꯥ ꯍꯣꯏ ꯍꯔꯗꯜꯁ ꯍꯥꯏ ꯇꯥꯔꯦ ꯑꯩꯈꯣꯏꯒꯤ ꯊꯦꯡꯅꯕ ꯃꯈꯜ ꯃꯈꯜꯁꯤꯡꯗꯣ ꯂꯣꯏꯅꯃꯛ ꯈꯦꯠꯅꯕꯅꯤꯅ ꯁꯤꯃ ꯊꯦꯡꯅꯅꯤꯡꯉꯦ ꯍꯥꯏꯕꯗꯨꯗꯤ ꯂꯩꯇ꯭ꯔꯤ ꯑꯗꯨꯕꯨ ꯇ꯭ꯔꯦꯛꯀꯤꯡ ꯆꯠꯄꯒꯤ ꯂꯝꯕꯤ ꯑꯌꯥꯝꯕ ꯂꯣꯏꯃꯛ ꯑꯩ ꯑꯗꯨꯝ ꯃꯈꯜ ꯃꯈꯜ ꯂꯣꯏꯃꯛ ꯊꯦꯡꯅꯕꯗꯣ ꯊꯦꯡꯅꯅꯤꯡꯉꯦ